ꯑꯩꯒꯤ ꯍꯩꯅꯕꯤ ꯍꯥꯏꯕꯕꯨ ꯐꯣꯇꯣꯒ꯭ꯔꯥꯞ ꯐꯣꯇꯣ ꯀꯥꯞꯄ ꯃꯁꯤꯗ ꯏꯃꯨꯡꯅ ꯌꯥꯝ ꯆꯥꯎꯅ ꯃꯇꯦꯡ ꯄꯥꯡꯉꯤ ꯀꯦꯃꯦꯔꯥꯒꯤ ꯗꯔꯀꯥꯔ ꯑꯣꯏꯔꯛꯄ ꯃꯇꯝꯗ ꯏꯃꯨꯡꯅ ꯑꯩꯉꯣꯟꯗ ꯀꯔꯤꯁꯨ ꯍꯥꯏꯔꯝꯗꯅ ꯃꯥꯒꯤ ꯑꯄꯥꯝꯕ ꯃꯍꯥꯛꯀꯤ ꯄ꯭ꯔꯣꯐꯦꯁꯟ ꯑꯗꯨꯗ ꯃꯍꯥꯛꯅ ꯄꯥꯝꯖꯔꯤꯕ ꯍꯩꯅꯖꯔꯤꯕ ꯃꯐꯝ ꯑꯗꯨ ꯆꯠꯆꯔꯁꯅꯨ ꯈꯜꯂꯒ ꯀꯦꯃꯦꯔꯥ ꯂꯩꯕꯤꯕ ꯃꯗꯨꯇ ꯅꯠꯇꯅ ꯀꯦꯃꯦꯔꯥꯒꯤ ꯗꯔꯀꯥꯔ ꯂꯩꯕ ꯂꯦꯟꯁ ꯑꯃꯗꯤ ꯕꯦꯇ꯭ꯔꯤ ꯕꯦꯛꯀꯞ ꯈꯨꯗꯤꯡꯃꯛ ꯏꯃꯨꯡꯒꯤ ꯃꯤꯅ ꯂꯩꯕꯤ ꯑꯃꯗꯤ ꯊꯕꯛ ꯀꯌꯥ ꯆꯤꯜꯂꯒꯁꯨ ꯑꯩꯒꯤ ꯗꯔꯀꯥꯔ ꯂꯩꯔꯛꯄ ꯃꯇꯝꯗ ꯐꯣꯇꯣ ꯀꯥꯞꯄꯒꯤ ꯐꯣꯇꯣ ꯁꯦꯁꯟ ꯃꯤꯒꯤ ꯑꯣꯀꯦꯖꯟ ꯑꯃꯗ ꯃꯤꯒꯤ ꯂꯨꯍꯣꯡꯕ ꯃꯤꯒꯤ ꯄꯥꯔꯇꯤ ꯑꯃꯗ ꯑꯦꯅꯤ ꯐꯪꯁꯟ ꯑꯃꯗ ꯐꯣꯇꯣ ꯀꯥꯞꯄꯒꯤ ꯗꯔꯀꯥꯔ ꯂꯩꯔꯒꯗꯤ ꯑꯦ ꯅꯪꯒꯤ ꯊꯕꯛꯇꯨ ꯇꯣꯛꯊꯣꯛꯑꯣ ꯑꯗꯨꯒ ꯅꯪ ꯆꯠꯀꯗꯕ ꯊꯕꯛ ꯑꯗꯨꯗ ꯆꯠꯂꯣ ꯍꯥꯏꯅ ꯑꯩꯒꯤ ꯇꯧꯒꯗꯕ ꯐꯣꯇꯣ ꯀꯥꯞꯀꯗꯕ ꯊꯕꯛ ꯑꯗꯨ ꯆꯠꯍꯜꯂꯤ ꯌꯨꯝꯗ ꯊꯕꯛ ꯀꯌꯥ ꯆꯤꯜꯂꯒꯁꯨ ꯅꯁꯥꯒꯤ ꯑꯄꯥꯝꯕ ꯅꯪꯒꯤ ꯍꯩꯅꯕꯤ ꯑꯗꯨꯗꯤ ꯇꯧꯔꯨꯔꯣ ꯍꯥꯏꯅ ꯑꯩꯕꯨ ꯆꯠꯍꯜꯂꯒ ꯐꯣꯇꯣ ꯀꯥꯞꯄꯒꯤ ꯊꯕꯛ ꯑꯗꯣ ꯐꯖꯅ ꯇꯧꯍꯜꯂꯤ